ꯇꯤꯃꯤ ꯑꯃꯁꯨꯡ ꯑꯣꯟꯂꯥꯏꯅꯒꯤ ꯄ꯭ꯂꯦꯠꯐꯣꯝꯁꯤꯡꯗ ꯑꯩꯈꯣꯏꯗ ꯂꯥꯏꯔꯤꯛꯀꯤ ꯃꯔꯝꯗ ꯀꯥꯟꯅꯕ ꯃꯌꯥꯝ ꯄꯤꯔꯤ ꯁꯝꯅ ꯍꯥꯏꯔꯕꯗ ꯌꯨꯇ꯭ꯌꯨꯕꯇ ꯃꯈꯣꯏꯅ ꯆꯦꯅꯦꯜ ꯃꯌꯥꯝ ꯑꯃ ꯁꯦꯝꯂꯒ ꯊꯥꯒꯠꯂꯛꯄꯗꯨꯗꯁꯨ ꯑꯩꯈꯣꯏꯅ ꯀꯥꯟꯅꯕ ꯂꯧꯕ ꯌꯥꯕ ꯃꯌꯥꯝ ꯑꯃ ꯂꯩꯔꯤ ꯑꯩ ꯑꯩ ꯏꯁꯥꯃꯛꯁꯨ ꯑꯣꯟꯂꯥꯏꯟ ꯀꯣꯆꯤꯡ ꯀ꯭ꯂꯥꯁ ꯍꯥꯏꯗꯅ ꯌꯨꯠ ꯆꯦꯅꯦꯜ ꯑꯃꯈꯛ ꯁꯕꯁꯀ꯭ꯔꯥꯏꯕ ꯇꯧꯖꯕꯅꯦ ꯃꯗꯨꯗ ꯑꯩꯅ ꯀꯣꯂꯦꯖꯇꯒꯤ ꯈꯪꯗꯕ ꯌꯥꯎꯔꯒꯁꯨ ꯃꯈꯣꯏꯗ ꯑꯗꯨꯝ ꯍꯪꯈꯤꯕ ꯃꯇꯝꯗ ꯇꯣꯄꯤꯛ ꯑꯗꯣ ꯍꯪꯈꯤꯕ ꯃꯇꯝꯗ ꯃꯈꯣꯏꯅ ꯑꯗꯨꯝ ꯑꯩꯉꯣꯟꯗ ꯑꯗꯨꯝ ꯍꯥꯏꯕꯤꯔꯛꯏ ꯑꯗꯨꯒ ꯃꯈꯣꯏꯅ ꯍꯥꯟꯅꯒꯤ ꯕꯤꯗꯤꯑꯣ ꯊꯥꯒꯠꯂꯒ ꯂꯩꯔꯝꯕꯁꯤꯡꯗꯣ ꯑꯗꯨꯁꯨ ꯑꯗꯨꯝ ꯑꯩꯅ ꯀꯥꯟꯅꯕ ꯂꯧꯕ ꯌꯥꯏ ꯑꯩꯅ ꯈꯪꯗꯕ ꯌꯥꯎꯕꯁꯤꯡꯁꯨ ꯃꯌꯥꯝ ꯑꯃ ꯃꯈꯣꯏꯅ ꯑꯗꯨꯝ ꯍꯥꯏꯕꯤꯔꯛꯄ ꯑꯗꯨꯒ ꯃꯈꯣꯏꯅ ꯍꯥꯟꯅꯒꯤ ꯊꯥꯒꯠꯂꯝꯕ ꯕꯤꯗꯤꯑꯣꯁꯤꯡꯗꯣ ꯑꯗꯨꯗꯒꯤꯁꯨ ꯑꯗꯨꯝ ꯑꯩꯅ ꯈꯪꯗꯕ ꯌꯥꯎꯕꯁꯤꯡꯗꯣ ꯃꯈꯣꯏꯒꯤ ꯕꯤꯗꯤꯑꯣꯗꯒꯤ ꯑꯗꯨꯝ ꯌꯦꯡꯂꯒ ꯑꯩꯅ ꯑꯗꯨꯝ ꯍꯦꯟꯅ ꯂꯧꯁꯤꯡ ꯂꯧꯁꯤꯟꯕ ꯀꯩꯅꯣ ꯇꯣꯄꯤꯛꯇꯨꯒꯤ ꯃꯔꯝꯗ ꯑꯗꯨꯝ ꯃꯈꯣꯏꯅ ꯑꯗꯨꯝ ꯍꯥꯏꯕꯤꯔꯛꯄ